ꯍꯂꯣ ꯑꯩꯁꯤ ꯂꯝ ꯀꯣꯏꯕ ꯂꯥꯛꯄꯅꯦ ꯀꯔꯤ ꯀꯤꯍꯣꯝ ꯃꯦꯂꯥꯗꯨ ꯀꯔꯝꯀꯥꯟ ꯇꯧꯕꯅꯣ ꯀꯃꯥꯏꯅ ꯇꯧꯕꯅꯣ ꯆꯠꯅꯤꯡꯉꯦ ꯎꯝ ꯎꯝ ꯑꯗꯨꯒꯤ ꯍꯧꯖꯤꯛꯇꯤ ꯈꯔ ꯋꯥꯠꯂꯤꯝꯅꯤꯅ ꯍꯌꯦꯡ ꯇꯧꯔꯤꯀꯥꯟꯗ ꯑꯣꯏꯅ ꯄꯥꯎ ꯐꯥꯎꯔꯛꯑꯒꯦ ꯑꯗꯨꯗꯤ ꯁꯣꯝꯅ ꯈꯔ ꯃꯇꯦꯡ ꯄꯥꯡꯕꯤꯔꯣ

ꯎꯝ ꯑꯗꯨꯗꯤ ꯍꯌꯦꯡ ꯂꯥꯛꯑꯝꯗꯥꯏꯗ ꯄꯥꯎ ꯄꯥꯎꯔꯛꯑꯒꯦ ꯑꯗꯨꯗꯤ ꯍꯧꯖꯤꯛꯀꯤꯗꯤ ꯊꯝꯖꯔꯒꯦ